ꯑꯩꯁꯦ ꯑꯩꯒꯤ ꯐꯣꯟꯁꯦ ꯔꯤꯆꯥꯔꯖ ꯇꯧꯅꯤꯡꯉꯦ ꯑꯗꯨ ꯑꯗꯨ ꯑꯩꯒꯤ ꯐꯣꯟꯁꯦ ꯔꯤꯆꯥꯔꯖ ꯂꯣꯏꯕ꯭ꯔ ꯂꯣꯏꯗ꯭ꯔꯤꯕ ꯈꯪꯗ꯭ꯔꯤꯕ ꯑꯗꯨꯅ ꯑꯩꯒꯤ ꯐꯣꯟꯁꯦ ꯑꯃꯇ ꯕꯦꯂꯦꯟꯁ ꯆꯦꯛ ꯇꯧꯈꯤꯒꯦ ꯑꯩꯒꯤ ꯕꯦꯂꯦꯟꯁꯁꯦ ꯀꯔꯝ ꯀꯥꯟꯗ ꯂꯣꯏꯒꯦꯔ ꯍꯥꯏꯕꯗꯨ ꯑꯩ ꯑꯃꯇ ꯆꯦꯛ ꯇꯧꯈꯤꯒꯦ ꯑꯗꯨ ꯑꯩ ꯍꯧꯖꯤꯛꯁꯦ ꯑꯩꯒꯤ ꯑꯩꯁꯦ ꯃꯍꯧꯁꯥ ꯖꯤꯄꯦꯗ ꯐꯣꯟ ꯕꯦꯂꯦꯟꯁꯁꯦ ꯀꯥꯞꯄꯦ ꯑꯗꯨꯅ ꯑꯩ ꯆꯪꯈꯤꯒꯦ ꯑꯩ ꯖꯤꯄꯦ ꯆꯪꯉꯦ ꯖꯤꯄꯦꯒꯤ ꯑꯦꯞꯁꯇ ꯅꯝꯈ꯭ꯔꯦ ꯅꯝꯂꯒ ꯑꯩꯒꯤ ꯄꯥꯁꯋꯔꯠ ꯍꯪꯂꯜꯑꯦ ꯑꯩ ꯄꯥꯁꯋꯔꯠ ꯄꯤꯔꯦ ꯑꯗꯨꯒ ꯃꯣꯏꯒꯤ ꯑꯣꯞꯁꯟ ꯑꯗꯨ ꯄꯥꯁꯋꯥꯔꯠ ꯍꯥꯡꯗꯣꯛꯈ꯭ꯔꯕ ꯃꯇꯨꯡꯗ ꯆꯪꯉꯦ ꯑꯣꯞꯁꯟ ꯃꯌꯥꯝ ꯄꯤꯔꯦ ꯑꯗꯨꯗ ꯑꯣꯞꯁꯅꯗ ꯃꯣꯕꯥꯏꯜ ꯔꯤꯆꯥꯔꯖꯇ ꯆꯪꯉꯦ ꯆꯪꯂꯒ ꯑꯩꯅ ꯍꯥꯟꯅ ꯇꯧꯔꯝꯕꯒꯤ ꯑꯩꯒꯤ ꯅꯝꯕꯔꯗ ꯆꯪꯂꯒ ꯑꯩꯒꯤ ꯅꯝꯕꯔꯗꯨꯗ ꯑꯩꯁꯦ ꯑꯩꯒꯤ ꯅꯝꯕꯔꯁꯦ ꯃꯤ ꯍꯥꯏꯅ ꯁꯦꯕ ꯇꯧꯏ ꯑꯗꯨꯗ ꯆꯪꯂꯒ ꯌꯦꯡꯉꯦ ꯆꯪꯉꯦ ꯅꯝꯈ꯭ꯔꯦ ꯑꯗꯨ ꯆꯪꯕ ꯃꯇꯝꯗ ꯑꯩꯒꯤ ꯔꯤꯆꯥꯔꯖꯁꯦ ꯃꯁꯥꯅ ꯏꯔꯝꯃꯦ ꯉꯁꯤ ꯂꯣꯏꯔꯅꯤ ꯍꯥꯏꯅ ꯉꯁꯤꯒꯤ ꯃꯤꯗꯅꯥꯏꯠ ꯐꯥꯎꯕ ꯁꯤꯖꯤꯟꯅꯕꯗ ꯍꯌꯦꯡꯗꯤ ꯌꯥꯔꯔꯣꯏ ꯉꯁꯤꯅ ꯑꯩꯒꯤ ꯕꯦꯂꯦꯟꯁꯁꯦ ꯂꯣꯏꯔꯅꯤ ꯍꯥꯏꯅ ꯊꯥꯔꯝꯃꯦ ꯑꯗꯒꯤ ꯑꯩꯅ ꯗꯥꯏꯔꯦꯛ ꯆꯪꯂꯒ ꯑꯩꯒꯤ ꯅꯝꯕꯔꯗ ꯅꯝꯃꯒ ꯃꯣꯕꯥꯏꯜ ꯔꯤꯆꯥꯔꯖꯇ ꯅꯝꯃꯦ ꯅꯝꯂꯒ ꯑꯩꯁꯦ ꯋꯥꯟ ꯖꯤ ꯕꯤ ꯄꯔ ꯗꯦꯒꯤ ꯍꯥꯞꯄꯦ ꯑꯗꯨ ꯇ꯭ꯋꯦꯟꯇꯤ ꯑꯩꯠ ꯗꯦꯁꯀꯤ ꯍꯥꯞꯄꯦ ꯀꯣꯜꯗꯤ ꯑꯟꯂꯤꯃꯤꯇꯦꯗꯅꯦ ꯑꯦꯁ ꯑꯦꯝ ꯑꯦꯁꯁꯨ ꯑꯟꯂꯤꯃꯤꯇꯦꯗꯅꯦ ꯑꯗꯨ ꯍꯥꯄꯄꯦ ꯋꯥꯟ ꯖꯤ ꯕꯤ ꯄꯔ ꯗꯦꯁꯦ ꯊ꯭ꯔꯤ ꯍꯟꯗ꯭ꯔꯦꯗꯃꯨꯛꯇꯤ ꯂꯧꯏ ꯑꯗꯨꯗ ꯑꯩꯁꯦ ꯑꯗꯨꯗ ꯅꯝꯈ꯭ꯔꯦ ꯄꯦ ꯇꯧꯅꯤꯡꯉꯥꯏꯗ ꯄꯦ ꯇꯧꯅꯤꯡꯉꯥꯏ ꯅꯝꯈ꯭ꯔꯦ ꯑꯩꯒꯤ ꯑꯦꯀꯥꯎꯟ ꯆꯨꯁ ꯇꯧꯔꯛꯑꯦ ꯖꯤꯄꯦꯒ ꯑꯩꯒꯤ ꯂꯤꯡ ꯑꯣꯏꯅꯕ ꯑꯦꯀꯥꯎꯟꯁꯦ ꯑꯃ ꯈꯟꯗꯣꯛꯑꯦ ꯑꯦꯁ ꯕꯤ ꯑꯥꯏꯒꯤ ꯑꯦꯀꯥꯎꯟ ꯑꯃ ꯈꯟꯗꯣꯛꯂꯒ ꯑꯗꯨꯗ ꯑꯩꯒꯤ ꯑꯦꯃꯥꯎꯟ ꯅꯝꯃꯦ ꯄꯩꯁꯥꯗꯨ ꯅꯝꯃꯦ ꯅꯝꯂꯒ ꯑꯗꯨꯒ ꯄꯩꯁꯥꯒꯤ ꯃꯃꯟ ꯕꯦꯡꯒꯤ ꯄꯥꯁꯋꯥꯔ꯭ꯗꯇꯨ ꯅꯝꯃꯦ ꯅꯝꯈ꯭ꯔꯕ ꯃꯇꯨꯡꯗꯗꯤ ꯑꯩꯒꯤ ꯕꯦꯂꯦꯟꯁꯇꯨ ꯍꯥꯞꯈ꯭ꯔꯦ ꯑꯗꯨꯒ ꯁꯛꯁꯦꯁꯐꯨꯜ ꯑꯣꯏꯕꯒꯤ ꯃꯦꯁꯦꯁ ꯂꯥꯛꯑꯦ ꯑꯗꯨꯒ ꯑꯩꯁꯦ ꯍꯧꯖꯤꯛꯇꯒꯤ ꯍꯧꯅ ꯇ꯭ꯋꯦꯟꯇꯤ ꯑꯩꯠ ꯗꯦꯁꯁꯦ ꯋꯥꯟ ꯋꯥꯟ ꯖꯤ ꯕꯤ ꯄꯔ ꯗꯦ ꯑꯟꯅꯤꯃꯤꯇꯦꯠ ꯀꯣꯜ ꯑꯃꯁꯨꯡ ꯑꯟꯅꯤꯃꯤꯇꯦꯠ ꯑꯦꯁ ꯑꯦꯝ ꯑꯦꯁꯁꯦ ꯁꯤꯖꯤꯟꯅꯕ ꯌꯥꯔꯅꯤ ꯍꯥꯏꯅ ꯑꯩꯒꯤ ꯐꯣꯟꯗ ꯃꯦꯁꯦꯁ ꯂꯥꯛꯂꯒ ꯑꯗꯨꯃꯥꯏ ꯇꯧꯔꯒ ꯑꯩꯒꯤ ꯕꯦꯂꯦꯟꯁ ꯐꯣꯟ ꯕꯦꯂꯦꯟꯁꯁꯦ ꯂꯣꯏꯗ꯭ꯔꯤꯉꯩꯗ ꯑꯩ ꯀꯔꯃ ꯀꯥꯟꯗ ꯂꯣꯏꯒꯦꯔ ꯍꯥꯏꯕꯁꯦ ꯌꯦꯡꯂꯒ ꯂꯣꯏꯗ꯭ꯔꯤꯉꯩꯗ ꯑꯩ ꯕꯦꯂꯦꯟꯁꯁꯦ ꯀꯥꯞꯍꯧꯈ꯭ꯔꯦ